ꯏꯁꯥ ꯐꯅꯕ ꯖꯣꯒꯤꯡ ꯇꯧꯕ ꯆꯦꯟꯕ ꯆꯣꯡꯕ ꯑꯩꯅ ꯇꯧꯕ ꯑꯦꯛꯇꯤꯕꯤꯇꯤꯁ ꯈꯔ ꯍꯥꯏꯇꯥꯔꯗꯤ ꯑꯩꯈꯣꯏꯅ ꯑꯗꯨꯝ ꯌꯨꯝꯗ ꯂꯩ ꯂꯩꯅ ꯑꯩꯈꯣꯏꯗꯤ ꯃꯅꯤꯄꯨꯔꯅꯤꯅ ꯅꯥꯀꯟ ꯆꯤꯡ ꯃꯥꯟ ꯂꯩꯕꯅꯤꯅ ꯑꯗꯨ ꯆꯤꯡ ꯌꯥꯝ ꯋꯥꯡꯕ ꯅꯠꯇ꯭ꯔꯒꯁꯨ ꯈꯔ ꯈꯔ ꯅꯦꯝꯕꯗ ꯑꯗꯨꯝ ꯀꯥꯔꯒ ꯁꯥꯟꯅꯕ ꯌꯥꯏ ꯆꯤꯡꯃꯛ ꯀꯥꯕ ꯉꯝꯗ꯭ꯔꯒꯁꯨ ꯑꯩꯈꯣꯏꯒꯤ ꯆꯤꯡꯒꯤ ꯅꯥꯄꯣꯝꯗ ꯂꯩꯕ ꯂꯝꯕꯤꯃꯩꯁꯤꯗ ꯑꯗꯨꯝ ꯆꯠꯂꯒ ꯏꯁꯥ ꯏꯔꯨꯁꯤ ꯍꯥꯏꯊꯣꯛ ꯍꯥꯏꯖꯤꯟ ꯇꯧꯔꯒ ꯑꯩꯈꯣꯏ ꯑꯗꯨꯝ ꯁꯥꯟꯅꯕ ꯁꯤ ꯑꯦꯛꯇꯤꯕꯤꯇꯤ ꯃꯈꯜ ꯑꯃꯅꯤ ꯑꯁꯤꯅ ꯏꯁꯥꯁꯨ ꯑꯗꯨꯝ ꯐꯍꯜꯂꯤ ꯑꯗꯨ ꯅꯠꯇ꯭ꯔꯒꯅ ꯑꯗꯣꯝꯗ ꯆꯠꯄ ꯉꯝꯗ꯭ꯔꯦ ꯍꯥꯏꯔꯒꯅ ꯑꯩꯈꯣꯏ ꯌꯨꯝꯗ ꯂꯩꯅ ꯂꯩꯅ ꯌꯨꯝꯒꯤ ꯑꯍꯥꯡꯕ ꯖꯒꯥ ꯑꯃꯗ ꯑꯩꯈꯣꯏ ꯐꯝꯃꯨ ꯂꯦꯞꯄꯨ ꯇꯧꯕ ꯁꯥꯟꯅꯕ ꯏꯆꯝ ꯆꯝꯅ ꯐꯝꯃꯨ ꯂꯦꯞꯄꯨ ꯇꯧꯕ ꯁꯥꯟꯅꯕ ꯑꯗꯒꯤ

ꯑꯗꯨꯒ ꯍꯦꯟꯅ ꯁꯨꯝ ꯀꯥꯟꯅꯕꯗꯤ ꯑꯩꯈꯣꯏ ꯇꯨꯔꯦꯟꯒꯨꯝꯕ ꯂꯩꯇꯥꯔꯒꯗꯤ ꯑꯩꯈꯣꯏ ꯅꯣꯡꯃꯒꯤ ꯇꯨꯔꯦꯟ ꯑꯩꯈꯣꯏ ꯏꯔꯨꯖꯕ ꯃꯇꯝꯗ ꯑꯩꯈꯣꯏꯒꯤ ꯏꯔꯣꯏꯕ ꯉꯥꯏꯍꯥꯛ ꯉꯥꯏꯍꯥꯛ ꯁꯥꯟꯅꯕꯁꯦ ꯁꯤꯅꯁꯨ ꯍꯛꯆꯥꯡꯒꯤ ꯑꯗꯨꯝ ꯐꯖꯅ ꯀꯥꯟꯅꯍꯜꯂꯤ ꯍꯥꯏ ꯃꯁꯤ